ꯑꯩꯈꯣꯏꯅ ꯑꯩꯈꯣꯏꯒꯤ ꯕꯥꯏꯛ ꯑꯃꯕꯨ ꯌꯥꯝꯅ ꯀꯤꯌꯔ ꯂꯧꯕꯤꯕ ꯑꯁꯤ ꯈ꯭ꯋꯥꯏꯗꯒꯤ ꯃꯔꯨꯑꯣꯏꯕ ꯊꯧꯗꯥꯡꯅꯤ ꯃꯗꯨꯗꯤ ꯀꯔꯤꯒꯤꯅꯣ ꯍꯥꯏꯕ ꯃꯇꯝꯗ ꯕꯥꯏꯛ ꯑꯁꯦ ꯑꯩꯈꯣꯏꯅ ꯏꯁꯦꯟꯁꯦꯜꯂꯤ ꯑꯩꯈꯣꯏꯅ ꯀꯤꯌꯔ ꯂꯧꯕ ꯃꯇꯝꯗ ꯑꯩꯈꯣꯏꯒꯤ ꯃꯍꯥꯛꯀꯤ ꯄꯥꯔꯐꯣꯔꯃꯦꯟꯁ ꯑꯃꯗꯤ ꯃꯍꯥꯛꯅ ꯆꯦꯟꯒꯗꯧꯕ ꯏꯁꯃꯨꯠꯂꯤ ꯁꯦꯐꯇꯤ ꯑꯗꯨ ꯍꯦꯟꯒꯠꯂꯛꯀꯅꯤ ꯑꯍꯥꯟꯕꯗ ꯔꯤꯒꯨꯂꯔ ꯀ꯭ꯂꯤꯅꯤꯡ ꯑꯩꯈꯣꯏꯒꯤ ꯕꯥꯏꯛ ꯑꯗꯣ ꯌꯥꯝ ꯇꯣꯏꯅ ꯇꯣꯏꯅ ꯃꯥꯒꯤ ꯑꯃꯣꯠꯄ ꯅꯠꯇ꯭ꯔꯒꯅ ꯃꯍꯥꯛꯀꯤ ꯄꯛꯁꯤꯜꯂꯒ ꯂꯩꯕ ꯑꯊꯥꯕ ꯑꯃꯣꯠꯄ ꯂꯩꯈꯣꯝꯁꯤꯡ ꯑꯗꯣ ꯑꯩꯈꯣꯏꯅ ꯅꯨꯡꯇꯤ ꯈꯨꯗꯤꯡꯒꯤ ꯔꯤꯒꯨꯂꯔ ꯑꯣꯏꯅ ꯀ꯭ꯂꯤꯟ ꯇꯧꯊꯣꯛꯄꯤꯕ ꯑꯗꯨꯒ ꯌꯥꯝꯅ ꯇꯞꯅ ꯇꯞꯅ ꯕ꯭ꯔꯖ ꯃꯇꯨ ꯌꯥꯎꯕꯁꯤꯡꯅ ꯏꯁꯤꯡꯒ ꯑꯃꯁꯨꯡ ꯁꯦꯝꯄꯨ ꯑꯣꯔ ꯅꯠꯇ꯭ꯔꯒꯅ ꯁꯣꯞꯄꯤ ꯋꯥꯇꯔꯅ ꯁꯦꯡꯗꯣꯛꯄꯤꯕ ꯑꯗꯨꯒ ꯃꯔꯨꯑꯣꯏꯅ ꯑꯩꯈꯣꯏꯒꯤ ꯂꯩꯈꯣꯝꯁꯤꯡ ꯑꯗꯨ ꯁꯦꯡꯗꯣꯛꯄꯤꯕ ꯔꯤꯒꯨꯂꯔ ꯀ꯭ꯂꯤꯅꯤꯡꯗ ꯆꯜꯂꯤ ꯑꯅꯤꯁꯨꯕꯗ ꯑꯩꯈꯣꯏꯒꯤ ꯆꯦꯟ ꯃꯦꯟꯇꯦꯅꯦꯟꯁ ꯃꯁꯤꯅ ꯈ꯭ꯋꯥꯏꯗꯒꯤ ꯃꯔꯨꯑꯣꯏꯕ ꯃꯦꯟꯇꯦꯅꯦꯟꯁꯅꯤ ꯑꯩꯈꯣꯏꯒꯤ ꯕꯥꯏꯛ ꯑꯃꯒꯤ ꯆꯦꯟ ꯑꯁꯤꯕꯨ ꯅꯨꯡꯇꯤ ꯈꯨꯗꯤꯡꯒꯤ ꯁꯦꯡꯗꯣꯛꯄꯤꯕ ꯂꯨꯕ꯭ꯔꯤꯀꯦꯟ ꯊꯥꯎ ꯊꯥꯛꯄꯤꯕ ꯃꯁꯤꯅ ꯕꯥꯏꯛꯀꯤ ꯄꯥꯔꯐꯣꯔꯃꯦꯟꯁ ꯌꯥꯡꯍꯜꯂꯤ ꯁꯦꯡꯗꯣꯛꯍꯜꯂꯤ ꯑꯗꯨꯒ ꯂꯣꯏꯅ ꯂꯣꯏꯅꯅ ꯑꯩꯈꯣꯏꯒꯤ ꯕꯥꯏꯛꯀꯤ ꯑꯣꯏꯜ ꯑꯁꯤꯅ ꯗꯔꯠ ꯑꯃꯣꯠꯄꯁꯤꯡ ꯄꯤꯜ ꯑꯞ ꯇꯧꯕꯒꯤ ꯈꯨꯗꯣꯡ ꯆꯥꯕ ꯑꯗꯨ ꯄꯤꯕꯤ ꯃꯁꯤꯁꯨ ꯑꯩꯈꯣꯏꯅ ꯁꯦꯡꯗꯣꯛꯄꯤꯕ ꯃꯊꯧ ꯇꯥꯏ ꯑꯍꯨꯝꯁꯨꯕꯗ ꯇꯥꯏꯌꯔꯒꯤ ꯄ꯭ꯔꯦꯁꯔ ꯇꯥꯏꯌꯔꯒꯤ ꯄ꯭ꯔꯦꯁꯔ ꯑꯁꯤ ꯅꯨꯡꯇꯤ ꯈꯨꯗꯤꯡꯒꯤ ꯑꯣꯔ ꯅꯠꯇ꯭ꯔꯒꯅ ꯋꯤꯛꯂꯤ ꯈꯨꯗꯤꯡꯒꯤ ꯆꯦꯛ ꯇꯧꯕꯤꯕ ꯃꯊꯧ ꯇꯥꯏ ꯃꯔꯝꯗꯤ ꯃꯍꯥꯛꯀꯤ ꯕꯥꯏꯛ ꯑꯃꯒꯤ ꯋꯦꯠ ꯑꯗꯨ ꯔꯤꯀꯝꯃꯦꯟꯗꯦꯠ ꯑꯣꯏꯕ ꯄꯤ ꯑꯦꯁ ꯑꯥꯏꯗ ꯊꯝꯕꯤꯅꯕꯒꯤꯗꯃꯛꯇ ꯄ꯭ꯔꯣꯄꯔ ꯄ꯭ꯔꯦꯁꯔ ꯑꯃ ꯂꯩꯕ ꯇꯥꯔꯒꯗꯤ ꯑꯩꯈꯣꯏꯅ ꯔꯥꯏꯗ ꯇꯧꯕ ꯃꯇꯝꯗ ꯑꯩꯈꯣꯏꯒꯤ ꯇꯥꯏꯌꯔ ꯑꯗꯣ ꯄꯣꯈꯥꯏꯗꯅꯕ ꯑꯩꯈꯣꯏꯒꯤ ꯔꯤꯛꯁ ꯑꯗꯨ ꯍꯟꯊꯔꯛꯏ ꯃꯔꯤꯁꯨꯕꯗ ꯑꯩꯈꯣꯏꯒꯤ ꯕ꯭ꯔꯦꯛ ꯑꯗꯨ ꯆꯦꯛ ꯇꯧꯕꯤꯕ ꯑꯩꯈꯣꯏꯒꯤ ꯕ꯭ꯔꯦꯛ ꯄꯦꯠꯁ ꯋꯥꯏꯌꯔ ꯕ꯭ꯔꯦꯛ ꯄꯦꯠꯁ ꯑꯁꯤ ꯏꯟꯁꯄꯦꯛ ꯇꯧꯕꯤꯕꯗ ꯃꯊꯧ ꯇꯥꯏ ꯔꯤꯄ꯭ꯂꯦꯁ ꯇꯧꯕꯤꯕ ꯃꯊꯧ ꯇꯥꯏ ꯗꯔꯀꯥꯔ ꯑꯣꯏꯔꯒꯗꯤ ꯃꯁꯤꯅ ꯃꯔꯝ ꯑꯣꯏꯔꯒ ꯕ꯭ꯔꯦꯛꯀꯤ ꯔꯦꯁꯄꯣꯟꯁꯤꯞ ꯏꯁꯇꯣꯞꯄꯤꯡ ꯄꯋꯥꯔ ꯑꯗꯨꯛꯀꯤ ꯃꯇꯤꯛ ꯍꯦꯟꯀꯠꯍꯜꯂꯤ ꯃꯉꯥꯁꯨꯕꯗ ꯑꯩꯈꯣꯏꯒꯤ ꯒꯤꯌꯔꯒꯤ ꯏꯟꯁꯄꯦꯛꯁꯟ ꯑꯗꯨꯁꯨ ꯇꯧꯕꯤꯒꯅꯤ ꯒꯤꯌꯔꯒꯤ ꯏꯟꯁꯄꯦꯛꯁꯟꯁꯤ ꯂꯣꯏꯅ ꯂꯣꯏꯅ ꯂꯣꯏꯔꯕ ꯃꯇꯨꯡꯗ ꯐ꯭ꯔꯦꯝ ꯑꯃꯁꯨꯡ ꯃꯥꯒꯤ ꯃꯍꯥꯛꯀꯤ ꯀꯝꯄꯣꯅꯦꯟ ꯍꯥꯏꯕꯗꯤ ꯔꯁꯇꯤꯡ ꯑꯣꯏꯔꯛꯄ ꯕꯣꯏꯜꯁ ꯑꯣꯏꯔꯛꯄ ꯅꯠꯇ꯭ꯔꯒꯅ ꯀꯝꯄꯣꯅꯦꯟꯁꯤꯡ ꯑꯗꯨ ꯀ꯭ꯔꯦꯛ ꯆꯠꯂꯛꯄ ꯃꯇꯝꯗ ꯐ꯭ꯔꯦꯝ ꯑꯗꯨ ꯔꯪ ꯀꯣꯛꯂꯛꯄ ꯃꯇꯝꯗ ꯑꯩꯈꯣꯏꯅ ꯔꯤꯄꯦꯟ ꯇꯧꯕ ꯍꯥꯏꯕꯁꯤꯗ ꯑꯩꯈꯣꯏꯒꯤ ꯕꯥꯏꯛ ꯑꯗꯨꯒꯤ ꯃꯦꯟꯇꯦꯅꯦꯟꯁ ꯑꯗꯨꯒꯤ ꯈꯨꯗꯝ ꯑꯃ ꯑꯣꯏꯒꯗꯧꯔꯤꯕꯅꯤ ꯃꯁꯤꯅ ꯃꯔꯝ ꯑꯣꯏꯔꯒ ꯋꯦꯗꯔ ꯕꯥꯏꯛꯀꯤꯡ ꯍꯥꯏꯕꯁꯤ ꯑꯩꯈꯣꯏꯅ ꯇꯥꯏꯌꯔꯗ ꯑꯣꯏꯕ ꯃꯇꯝ ꯈꯔꯗ ꯄꯣꯠꯊꯥꯅꯤꯡꯉꯛꯀꯅꯤ ꯕꯥꯏꯛ ꯊꯧꯔꯛꯄ ꯃꯇꯝꯗ ꯌꯥꯝꯅ ꯂꯝꯁꯥꯡ ꯊꯧꯔꯛꯄ ꯃꯇꯝꯗ ꯆꯦꯂꯦꯟꯖꯤꯡ ꯑꯣꯏꯕ ꯇꯦꯔꯦꯟꯁ ꯂꯥꯛꯀꯅꯤ ꯑꯣꯔ ꯅꯠꯇ꯭ꯔꯒꯅ ꯑꯩꯈꯣꯏ ꯋꯥꯔꯛꯀꯅꯤ ꯍꯥꯏꯕꯁꯤ ꯈꯪꯉꯤ ꯐꯦꯛꯇꯔꯁ ꯈꯔꯗꯅꯤ ꯆꯤꯡ ꯅꯨꯡꯁꯤꯠ ꯃꯍꯥꯛꯀꯤ ꯋꯦꯗꯔ ꯀꯟꯗꯤꯁꯟ ꯑꯁꯤꯅꯁꯨ ꯑꯩꯈꯣꯏꯅ ꯀꯌꯥꯝ ꯁꯥꯡꯅ ꯊꯧꯕ ꯉꯝꯕꯒꯦ ꯍꯥꯏꯕꯗꯨ ꯑꯩꯈꯣꯏꯅ ꯈꯪꯒꯗꯧꯔꯤꯕꯅꯤ ꯑꯗꯨꯕꯨ ꯄ꯭ꯔꯣꯄꯔ ꯇ꯭ꯔꯦꯅꯤꯡ ꯑꯃꯁꯨꯡ ꯄꯦꯠꯁꯤꯡ ꯅꯠꯇ꯭ꯔꯒꯅ ꯍꯥꯏꯗ꯭ꯔꯦꯁꯟ ꯁꯤ ꯑꯩꯈꯣꯏꯅ ꯃꯦꯟꯇꯦꯅꯦꯟꯁ ꯇꯧꯕ ꯇꯥꯔꯒꯗꯤ ꯑꯩꯈꯣꯏ ꯐꯦꯇꯤꯛ ꯅꯠꯇ꯭ꯔꯒꯅ ꯑꯩꯈꯣꯏꯅ ꯅꯨꯡꯉꯥꯏꯇꯕ ꯍꯛꯆꯥꯡꯗꯒꯤ ꯑꯣꯔ ꯅꯠꯇ꯭ꯔꯒꯅ ꯑꯩꯈꯣꯏꯒꯤ ꯅꯨꯡꯉꯥꯏꯇꯕ ꯔꯥꯏꯗꯤꯡꯗꯒꯤ ꯃꯥꯏꯌꯣꯛꯅꯒꯅꯤ ꯑꯗꯨꯒ ꯂꯣꯏꯅꯅ ꯐꯤꯖꯤꯀꯦꯜ ꯃꯦꯟꯇꯦꯜ ꯕꯤꯅꯤꯐꯤꯠꯁ ꯐꯪꯉꯛꯀꯅꯤ ꯑꯩꯈꯣꯏꯒꯤ ꯕꯥꯏꯛ ꯁꯥꯏꯀ꯭ꯂꯤꯡ ꯑꯣꯏꯔꯣ ꯅꯠꯇ꯭ꯔꯒꯅ ꯕꯥꯏꯛꯀꯤꯡ ꯇꯧꯕ ꯃꯇꯝꯗ ꯔꯤꯒꯨꯂꯔ ꯕ꯭ꯔꯦꯛ ꯄ꯭ꯔꯣꯄꯔ ꯅ꯭ꯌꯨꯇ꯭ꯔꯤꯁꯟ ꯁꯦꯝꯕꯤꯕꯁꯤꯅ ꯃꯔꯝ ꯑꯣꯏꯔꯒ ꯑꯩꯈꯣꯏꯒꯤ ꯏꯁꯥꯒꯤ ꯕꯣꯗꯤꯗꯁꯨ ꯅꯠꯇ꯭ꯔꯒꯅ ꯏꯟꯖꯣꯏ ꯇꯧꯕ ꯕꯥꯏꯛꯀꯤꯡ ꯑꯦꯛꯁꯄꯔꯤꯌꯦꯟ ꯑꯗꯨ ꯌꯥꯝꯅ ꯆꯥꯎꯅ ꯃꯇꯦꯡ ꯄꯥꯡꯉꯤ